ꯆꯤꯜꯗ꯭ꯔꯦꯟ ꯕꯨꯛ ꯄꯥꯕ ꯑꯩ ꯌꯥꯝꯅ ꯄꯥꯝꯖꯩ ꯆꯤꯟꯗ꯭ꯔꯦꯟ ꯕꯨꯛꯁꯤꯒꯤ ꯄꯥꯕꯒꯤ ꯀꯥꯟꯅꯕ ꯌꯥꯝꯅ ꯂꯩ ꯃꯔꯨ ꯑꯣꯏꯅ ꯑꯩꯒꯤ ꯐꯦꯃꯦꯂꯤꯗ ꯑꯩꯒꯤ

ꯇꯨꯡꯒꯤ ꯂꯥꯛꯀꯗꯕ ꯄꯨꯟꯁꯤꯗ ꯀꯔꯤ ꯑꯣꯏꯔꯛꯀꯅꯤ ꯀꯔꯝꯍꯥꯏꯅ ꯇꯧꯒꯅꯤ ꯄꯨꯛꯆꯦꯟ ꯁꯦꯡꯕ ꯃꯤꯅ ꯄꯨꯛꯆꯦꯟ ꯁꯦꯡꯕ ꯃꯤꯅ ꯆꯠꯀꯗꯕ ꯂꯝꯆꯠ ꯃꯈꯣꯏꯅ ꯈꯟꯒꯗꯕ ꯋꯥꯈꯜ ꯄꯨꯝꯅꯃꯛꯁꯤ ꯑꯩꯈꯣꯏꯅ ꯂꯥꯏꯔꯤꯛ ꯄꯥꯔꯒ ꯐꯪꯕ ꯉꯝꯃꯤ ꯑꯃꯁꯨꯡ ꯂꯥꯏꯔꯤꯛꯁꯤꯡꯗꯨ ꯄꯥꯕꯅ ꯑꯉꯥꯡꯁꯤꯡꯗ ꯅꯠꯇꯅ ꯑꯩꯉꯣꯟꯗꯁꯨ ꯃꯇꯝ ꯂꯦꯟꯕ ꯑꯃꯗꯤ ꯄꯣꯖꯤꯇꯤꯕ ꯊꯤꯡꯀꯤꯡ ꯑꯣꯏꯕ ꯋꯥꯈꯜꯂꯣꯟ ꯈꯜꯍꯟꯕꯗ ꯃꯇꯦꯡ ꯌꯥꯝꯅ ꯑꯣꯏ ꯑꯉꯥꯡꯁꯤꯡꯒꯤ ꯂꯥꯏꯔꯤꯛ ꯄꯥꯕꯁꯤ ꯑꯩꯈꯣꯏꯅ ꯁꯨꯝ ꯃꯊꯪ ꯆꯨꯝꯅ ꯆꯠꯊꯔꯒꯗꯤ ꯑꯉꯥꯡꯁꯤꯡꯗꯁꯨ ꯀꯥꯟꯅꯕ ꯄꯤ ꯑꯃꯁꯨꯡ ꯃꯈꯣꯏꯒꯤ ꯄꯣꯊꯥꯖꯕꯒꯤ ꯃꯇꯝꯁꯨ ꯌꯥꯝ ꯅꯨꯡꯉꯥꯏꯅ ꯃꯈꯣꯏꯒꯤ ꯂꯦꯖꯔ ꯇꯥꯏꯝꯗꯨ ꯂꯩꯕ ꯉꯝꯏ